ꯎꯝ ꯍꯨꯝ ꯍꯜꯂꯣ

ꯑꯁ ꯈꯪꯗꯦꯗ ꯅꯨꯡꯉꯥꯏꯔꯤꯔ ꯅꯨꯡꯉꯥꯏꯇ꯭ꯔꯤꯔ ꯒ꯭ꯌꯥꯟ ꯃꯦꯟ ꯑꯃ ꯇꯥꯕ ꯖꯥꯠ ꯅꯠꯇꯦꯗ ꯑꯦꯝ ꯑꯦꯐ ꯗꯤ ꯑꯦꯁ ꯑꯥꯎ ꯍꯣꯏ ꯑꯗꯨꯗꯩꯗꯨꯗ ꯍꯟꯗꯛ ꯑꯅꯧꯕ ꯑꯃ ꯀꯥꯞꯅꯤ ꯍꯥꯏꯗꯨꯗꯤ ꯃꯃꯤꯡ ꯆꯠꯄ ꯑꯃ ꯑꯩꯈꯣꯏꯒꯤ ꯀꯩꯅꯣꯗ ꯑꯩꯈꯣꯏ ꯋꯥꯔꯤ ꯂꯤꯕ ꯁ꯭ꯇꯣꯔꯤ ꯀꯂꯦꯛꯁꯟꯒꯤꯗꯒ ꯋꯥꯔꯤ ꯂꯤꯕ ꯃꯥꯅ ꯂꯤꯕ ꯋꯥꯔꯤꯗꯨꯒꯤ ꯐꯤꯂꯝ ꯑꯃ ꯄꯨꯊꯣꯛꯀꯅꯦꯅ ꯅꯨꯡꯁꯤꯕꯩꯅꯤ ꯅꯨꯡꯁꯤꯃꯟꯕꯩ ꯀꯥꯏꯅ ꯍꯥꯏꯕ ꯑꯃ ꯂꯩꯕꯗꯣ ꯅꯠꯇꯦꯍꯦ ꯅꯠꯇꯦ ꯀꯔꯤ ꯍꯥꯏꯕꯅꯣ ꯃꯥꯏ ꯃꯃꯤꯡꯗꯨꯕꯨ ꯑꯩꯕꯨ ꯀꯥꯎꯊꯣꯛꯈꯔꯦꯗ ꯁꯨꯃꯥꯏꯅ ꯈꯪꯍꯪ ꯍꯪꯖꯜꯂꯛꯄꯁꯤꯗ ꯍꯦꯛꯇ ꯈꯪꯀꯥꯎ ꯀꯥꯎꯕ ꯑꯩꯁꯦ ꯍꯧꯖꯤꯛꯁꯦ ꯈꯪꯗꯦꯗ ꯑꯗꯨꯝ ꯄꯪꯂꯩ ꯂꯩꯔꯤꯗꯨꯅꯤ ꯑꯉꯥꯡ ꯑꯃꯨꯛ ꯊꯤꯟꯗꯣꯛ ꯑꯃꯨꯛ ꯊꯤꯟꯖꯟ ꯁꯨꯃꯥꯏꯅ ꯇꯧꯗꯅ ꯑꯗꯨꯝ ꯂꯩꯔꯤ ꯑꯗꯨꯅꯦ ꯃꯣꯏ ꯑꯇꯩ ꯑꯇꯩ ꯏꯃꯥꯟꯅꯕꯤꯈꯩꯗꯨꯁꯨ ꯑꯝꯇ ꯍꯥꯏꯔꯒ ꯆꯥꯛꯀꯁꯦ ꯑꯝꯇ ꯆꯥꯟꯅꯗꯅ ꯐꯤꯂꯝꯒꯁꯤꯅ ꯅꯍꯥꯟꯋꯥꯏꯒꯗꯤ ꯌꯥꯝ ꯌꯦꯡꯕꯒ ꯆꯠꯂꯝꯕꯗꯣ ꯍꯧꯖꯤꯛꯇꯤ ꯌꯦꯡꯕꯒꯁꯨ ꯐꯪꯗ꯭ꯔꯦ ꯃꯥꯅꯤ ꯉꯝꯗꯦ ꯑꯗꯨꯅ ꯃꯣꯏꯒꯤ ꯃꯥꯅꯦ ꯍꯧꯖꯤꯛ ꯉꯥꯍꯥꯛꯇꯪ ꯂꯩꯔꯗꯤ ꯑꯃꯨꯛ ꯇꯨꯏꯁꯟ ꯊꯤꯟꯕꯒꯤ ꯃꯇꯥꯡ ꯑꯃꯨꯛ ꯌꯧꯁꯜꯂꯛꯑꯅꯤ ꯁꯤꯁꯤꯅ ꯀꯔꯤꯝꯇꯗ ꯃꯥꯅꯦ ꯑꯗꯨꯗꯩꯗꯨꯗ ꯊꯕꯛꯁꯦ ꯂꯣꯏꯅꯃꯛ ꯑꯝꯇ ꯁꯠꯇꯣꯛꯄ ꯁꯪꯗ꯭ꯔꯦꯕ ꯑꯗꯨ ꯃꯣꯏꯅ ꯑꯗꯨ ꯊꯤꯟꯗ꯭ꯔꯦꯅ ꯑꯩꯅ ꯀꯩꯅꯣ ꯇꯧꯕ ꯌꯥꯕꯁꯨ ꯑꯃꯨꯛ ꯑꯣꯏꯗꯦ ꯑꯗꯨ ꯊꯤꯟꯗ꯭ꯔꯗꯤ ꯑꯃꯨꯛ ꯀꯩꯅꯣ ꯐꯔꯛꯇꯨ ꯇꯥꯏꯗꯅꯀꯣ ꯑꯗꯨꯅ ꯑꯗꯨ ꯊꯤꯟꯕꯒꯤ ꯈꯣꯠꯄꯒꯤ ꯆꯠꯄꯗꯇꯁꯨ ꯑꯋꯥꯕ ꯑꯃ ꯑꯣꯏꯔꯕꯅꯦꯃꯤ ꯊꯕꯛ ꯑꯣꯏꯅꯗꯤ ꯊꯥꯗꯕꯤꯗꯅꯦ ꯑꯗꯨꯅꯦ ꯍꯧꯖꯤꯛꯁꯤꯕꯨ ꯀꯃꯥꯏ ꯀꯃꯥꯏ ꯇꯧꯔꯤꯒꯦ ꯆꯥꯕ ꯊꯛꯄꯁꯤꯅ ꯀꯃꯥꯏ ꯀꯃꯥꯏ ꯇꯧꯔꯤꯕ ꯅꯨꯡꯉꯥꯏꯔꯤꯕꯣ ꯎꯝ ꯎꯝ ꯉꯁꯤꯗꯤ ꯀꯔꯤ ꯍꯣꯏ ꯃꯥꯅꯦ ꯑꯗꯨ ꯄꯥꯛ ꯄꯥꯛꯁꯨ ꯊꯦꯡꯅꯗ꯭ꯔꯦ ꯊꯦꯡꯅꯗ꯭ꯔꯃꯤꯅ ꯎꯅꯗ꯭ꯔꯃꯤꯅ ꯁꯨꯝ ꯁꯨꯝ ꯂꯥꯞꯊꯣꯛꯅꯔꯦ ꯍꯥꯏꯗꯤ ꯁꯨꯝ ꯎꯅꯔꯒꯗꯤ ꯅꯛꯁꯟꯅꯩꯗꯅ ꯑꯗꯨꯅꯦ ꯑꯗꯣ ꯐꯤꯂꯝꯗꯣ ꯌꯦꯡꯕ ꯆꯠꯇꯥꯔꯒꯗꯤ ꯁꯨꯝ ꯑꯉꯥꯡ ꯅꯨꯄꯤ ꯄꯨꯊꯣꯛꯑꯒ ꯉꯥꯍꯥꯛꯀꯨꯝꯕ ꯁꯨꯝ ꯁꯟꯗꯦ ꯅꯨꯃꯤꯠꯇ ꯑꯣꯏꯅ ꯆꯠꯄꯅ ꯐꯒꯗ꯭ꯔ ꯎꯝ ꯎꯝ ꯎꯝ ꯍꯜꯂꯣ ꯍꯥꯎ ꯑꯥ ꯀꯩ ꯐꯤꯂꯝ ꯍꯥꯏꯒꯦ ꯃꯃꯤꯡꯗꯤ ꯀꯩ ꯀꯧꯒꯦ ꯑꯗꯨꯗꯤ ꯈꯪꯗꯦ ꯍꯦꯔꯣꯅ ꯀꯅꯥ ꯑꯣꯏꯔꯤꯅꯣ ꯎꯝ ꯈꯪꯗ꯭ꯔꯦꯗ ꯐꯤꯂꯝꯒꯁꯦ ꯀꯌꯥ ꯌꯦꯡꯗ꯭ꯔꯦꯗ ꯍꯧꯖꯤꯛꯁꯤꯅ ꯁꯨꯝ ꯑꯩꯁꯨ ꯀꯩꯅꯣ ꯇꯧ ꯂꯩꯕꯒꯤ ꯑꯉꯥꯡꯈꯩꯒ ꯁꯨꯝ ꯇꯧ ꯂꯩꯕꯗꯣ ꯑꯗꯨꯅꯅꯦ ꯊꯣꯏꯅ ꯌꯦꯡꯉꯨꯗ꯭ꯔꯃꯤꯅ ꯈꯪꯖꯟꯕꯗꯣ ꯈꯪꯖꯟꯗ꯭ꯔꯕ ꯑꯗꯨ ꯑꯗꯨꯝ ꯌꯦꯡꯅꯤꯡꯉꯨꯕ ꯀꯧꯕꯅꯤꯅ ꯁꯨꯝ ꯐꯤꯂꯝꯒꯨꯝꯕ ꯑꯅꯧ ꯑꯅꯧꯕ ꯊꯣꯛꯂꯛꯄꯁꯦ ꯑꯗꯨ ꯅꯍꯥꯟꯋꯥꯏ ꯀꯥꯏꯀꯨꯍꯣꯏ ꯑꯗꯩꯗꯒꯤ ꯁꯥꯗꯥꯅꯟꯗꯍꯣꯏ ꯗꯦꯅꯤꯍꯣꯏꯅ ꯀꯨꯝꯃꯤꯉꯥꯏꯗꯅ ꯍꯦꯟꯅ ꯅꯨꯡꯉꯥꯏꯇ꯭ꯔꯣ ꯌꯦꯡꯕꯁꯦ ꯑꯗꯨꯅꯦ ꯍꯧꯖꯤꯛꯁꯤꯅꯕ ꯑꯅꯧ ꯑꯅꯧꯕ ꯊꯣꯛꯂꯛꯄꯁꯤꯡꯁꯦ ꯌꯦꯡꯅꯤꯡꯗ꯭ꯔꯦꯕ ꯍꯥꯏꯕꯗꯤ ꯍꯦꯔꯣ ꯑꯣꯏꯕꯗ ꯑꯩꯈꯣꯏꯒꯤ ꯌꯥꯝꯅ ꯃꯤꯠ ꯊꯟꯗꯕꯗꯣ ꯑꯣꯏ ꯍꯥꯏꯕ ꯄꯦꯠ ꯄꯦꯠ ꯂꯥꯎꯕ ꯉꯥꯛꯇ ꯑꯗꯨꯅꯦ ꯍꯦꯔꯣꯅꯤ ꯑꯃꯈꯛꯇꯪꯅꯒ ꯌꯥꯒꯗꯕꯗꯣ ꯍꯦꯔꯣꯅꯤ ꯑꯃꯅꯒ ꯍꯦꯛꯇ ꯌꯥꯗꯦꯕ ꯍꯥꯏꯗꯤ ꯑꯃꯗꯨꯅ ꯑꯩꯈꯣꯏꯒꯤ ꯃꯤꯠꯇꯣ ꯊꯜꯂꯛꯇꯕꯅꯤꯅꯅꯦ ꯁꯥꯏꯠ ꯔꯣꯜꯅꯤ ꯈꯪꯗꯦ ꯀꯩꯅꯤ ꯈꯪꯗꯦ ꯃꯌꯥꯝ ꯑꯃ ꯌꯥꯎꯁꯜꯂꯛꯄꯗꯣ ꯑꯗꯨꯅꯤꯅꯦ ꯑꯗꯣ ꯁꯨꯝ ꯆꯠꯂ ꯈꯣꯠꯂꯒ ꯌꯦꯡꯕꯁꯤꯁꯨ ꯅꯨꯡꯉꯥꯏ ꯑꯗꯣ ꯒꯥꯔꯤ ꯃꯆꯥꯒꯨꯝꯕꯗꯨꯗ ꯑꯣꯏꯅ ꯆꯠꯂꯒ ꯁꯨꯝ ꯅꯨꯡꯁꯤꯠ ꯆꯥꯕ ꯑꯣꯏꯅꯒꯀꯣ ꯃꯣꯏ ꯍꯧꯖꯤꯛꯇꯤ ꯀꯣꯐꯤ ꯁꯣꯞ ꯀꯥꯏꯅꯁꯨ ꯌꯥꯝ ꯍꯥꯡꯉꯦꯗꯥꯏꯅꯦ ꯑꯗꯨꯗꯒ ꯆꯪꯗꯅ ꯀꯣꯐꯤ ꯑꯃꯃꯝꯒ ꯊꯛꯊꯗꯅ ꯁꯤꯗꯧ ꯄꯨꯟꯁꯤꯅꯤ ꯀꯩꯗꯧꯔꯨꯅꯤ ꯑꯗꯨꯅꯤ ꯑꯗꯨꯅ ꯈꯪꯗ꯭ꯔꯦ ꯑꯗꯨꯅꯦ ꯑꯗꯨꯅ ꯑꯥ ꯈꯪꯗꯦ ꯁꯤꯒꯤ ꯑꯁ ꯁꯟꯖꯦꯟꯕꯝꯒꯤ ꯁꯤꯒꯤ ꯇꯈꯦꯜ ꯁꯟꯖꯦꯟꯕꯝꯒ ꯂꯩꯕ ꯆꯤꯡ ꯃꯊꯛ ꯁꯤꯗꯒ ꯊꯧꯒꯠꯄꯁꯤ ꯅꯨꯡꯗꯥꯡ ꯋꯥꯏꯔꯝꯒꯤ ꯊꯧꯒꯠꯄꯒꯁꯦ ꯌꯥꯝ ꯅꯨꯡꯉꯥꯏ ꯍꯥꯏ ꯁꯤꯗꯒꯁꯦ ꯊꯧꯒꯠꯄ ꯑꯩꯗꯤ ꯌꯥꯝ ꯆꯠꯅꯤꯡꯉꯦꯕ ꯑꯗꯣ ꯍꯧꯖꯤꯛꯁꯦ ꯆꯠꯄꯁꯦ ꯐꯪꯗꯦꯕ ꯎꯝ ꯑꯉꯥꯡ ꯑꯃꯨꯛ ꯂꯧ ꯆꯠꯂꯅꯤ ꯑꯗꯨ ꯍꯦꯛ ꯍꯜꯂꯛꯄꯗ ꯆꯥꯛ ꯑꯃꯨꯛ ꯊꯣꯡꯉꯅꯤ ꯄꯨꯔꯥ ꯊꯕꯛ ꯑꯃꯅꯦꯃꯤ ꯍꯥꯞꯄꯤꯁꯦ ꯅꯍꯥꯟꯋꯥꯏꯒꯤ ꯑꯩꯈꯣꯏꯒꯤ ꯑꯉꯥꯈꯩ ꯂꯥꯏꯔꯤꯛ ꯇꯝꯃꯛꯄꯒꯤ ꯃꯇꯝꯒꯤ ꯑꯩꯈꯣꯏꯅꯒ ꯇꯝꯃꯛꯄꯗꯨꯗꯗꯤ ꯁ꯭ꯀꯨꯜ ꯆꯠꯂꯨꯔꯒ ꯍꯜꯂꯛꯑꯒ ꯂꯥꯏꯔꯤꯛꯈꯥꯎꯗꯣ ꯂꯪꯁꯜꯂꯝꯃꯒ ꯑꯩꯈꯣꯏꯁꯨ ꯁꯥꯟꯅꯕ ꯆꯔꯥ ꯋꯥꯟꯅꯤꯡꯉꯒꯅ ꯋꯥꯟꯕ ꯋꯥꯟꯅꯤꯡꯗ꯭ꯔꯒꯅ ꯃꯥꯏ ꯃꯥꯏ ꯊꯣꯛꯑ ꯊꯣꯛꯑꯕꯅꯤ ꯆꯠꯅꯔꯤꯗꯣ ꯍꯧꯖꯤꯛꯁꯤꯅ ꯑꯗꯨ ꯍꯥꯏꯕ ꯂꯩꯇ꯭ꯔꯦ ꯌꯥꯎꯔꯤꯅꯤꯅꯦ ꯇꯧꯔꯤꯁꯦ ꯑꯦ ꯇꯨ ꯖꯦꯠꯇꯤ ꯑꯩꯈꯣꯏꯅ ꯂꯣꯏꯅꯕꯛ ꯇꯧꯔꯒ ꯊꯥꯔꯤꯅꯦꯕ ꯑꯩꯈꯣꯏꯅ ꯊꯥꯔꯤꯁꯦ ꯑꯗꯨꯅ ꯑꯥꯥꯎ ꯆꯥꯕꯗꯒꯤ ꯍꯧꯔꯒꯕ ꯆꯥꯕꯗꯒꯤꯅ ꯇꯨꯝꯕꯐꯥꯎꯁꯦ ꯑꯩꯈꯣꯏ ꯌꯥꯎꯗ ꯌꯥꯗꯦ ꯌꯥꯎꯗꯦ ꯑꯅꯥ ꯑꯌꯦꯛ ꯌꯥꯎꯕ ꯌꯥꯄꯣꯠꯇꯦꯗ ꯎꯝ ꯃꯥꯅꯦ ꯃꯥꯅꯦ ꯎꯝ ꯑꯗꯨꯕꯨꯅꯦ ꯍꯧꯖꯤꯛꯁꯤꯗꯤꯅꯦ ꯏꯆꯥꯈꯩꯁꯤꯗꯤꯅꯦ ꯐꯣꯟ ꯌꯥꯎꯗ꯭ꯔꯗꯤ ꯍꯤꯡꯕ ꯉꯝꯗꯕꯒ ꯆꯞ ꯃꯥꯟꯅꯔꯦ ꯑꯩꯈꯣꯏꯅꯒ ꯐꯣꯟꯒ ꯇꯧꯅꯕꯩ ꯃꯇꯝꯒ ꯂꯩꯇ꯭ꯔꯦ ꯃꯣꯏꯅ ꯐꯣꯟꯁꯦ ꯃꯨꯟꯈꯤꯕꯗꯅꯦ ꯑꯥ ꯃꯥꯅꯦ ꯍꯣꯏ ꯐꯣꯟꯁꯦ ꯃꯣꯏꯅ ꯍꯦꯛꯇ ꯃꯨꯟꯈꯤꯕꯗꯅꯦ ꯐꯣꯟꯒꯁꯦ ꯄꯥꯏꯕ ꯐꯪꯕꯖꯥꯠ ꯅꯠꯇꯦ ꯑꯗꯨꯅ ꯌꯥꯝꯅ ꯐꯔꯛ ꯌꯥꯝ ꯇꯥꯖꯅꯤꯗ ꯐꯣꯟꯁꯦ ꯉꯥꯍꯥꯛꯇꯪꯒ ꯐꯠ ꯂꯥꯎꯅ ꯇꯧꯅꯤꯡꯉꯛꯄ ꯇꯥꯏꯃꯤꯡ ꯉꯥꯍꯥꯛ ꯅꯤꯡꯁꯤꯡꯏꯉꯩꯗ ꯍꯥꯏꯕꯗꯤ ꯀꯥꯎꯕꯁꯨ ꯌꯥꯝ ꯀꯥꯎꯒꯜꯂꯗ꯭ꯔꯣ ꯍꯧꯖꯤꯛꯁꯤꯕꯣ ꯊꯤꯔꯤꯅꯦ ꯑꯗꯨꯅ ꯌꯥꯝ ꯊꯤꯅ ꯀꯥꯎꯒꯜꯂꯦ ꯑꯗꯨꯅ ꯍꯥꯏꯗꯤ ꯄꯣꯠꯁꯦ ꯍꯧꯖꯤꯛꯇ ꯄꯥꯏꯔꯝꯕ ꯄꯣꯠꯇꯣ ꯀꯥꯏ ꯊꯝꯃꯝꯃꯕꯅꯣ ꯈꯪꯗꯦ ꯀꯣꯏꯊꯤ ꯊꯤ ꯀꯣꯏꯊꯤ ꯊꯤ ꯑꯗꯣ ꯉꯥꯍꯥꯛꯀ ꯐꯝꯃ ꯅꯤꯡꯁꯤꯡꯉꯛꯄ꯭ꯔ ꯍꯥꯏꯔꯗꯤ ꯅꯤꯡꯁꯤꯡꯉꯛꯄꯗꯤ ꯅꯠꯇꯦꯕ ꯑꯗꯨꯝ ꯅꯤꯡꯁꯤꯡꯗ꯭ꯔꯦ ꯑꯗꯨꯝ ꯀꯥꯎꯔꯦ ꯍꯥꯏꯕ ꯇꯧꯔꯤꯅꯦꯃꯤ ꯁꯤꯕꯨ ꯀꯃꯥꯏ ꯇꯧꯗꯣꯏꯅꯣ ꯁꯤꯕꯨ ꯁꯨꯝ ꯁꯨꯝ ꯍꯦꯟꯖꯜꯂꯛꯏꯅꯦꯃꯤ ꯑꯗꯨꯗꯒꯤ ꯁ꯭ꯀꯨꯜ ꯆꯠꯈ꯭ꯔꯅꯤ ꯁ꯭ꯀꯨꯜ ꯆꯠꯄꯁꯤꯗꯅ ꯃꯥꯒꯤ ꯃꯐꯤ ꯃꯔꯣꯟꯁꯦ ꯑꯉꯧꯕ ꯁꯦꯠꯈꯤꯕ ꯅꯨꯃꯤꯠꯁꯤꯗꯅ ꯍꯨꯃꯥꯡ ꯇꯩꯁꯜꯂꯛꯄꯒꯤ ꯑꯁ ꯑꯃꯨꯛ ꯁꯦꯠꯈꯤꯕꯖꯤꯅ ꯑꯅꯤꯔꯛ ꯁꯨꯅ ꯁꯦꯠꯄ ꯌꯥꯄꯣꯠꯇꯦꯀꯣ ꯃꯁꯤꯗ ꯁꯨꯅꯅꯕ ꯍꯣꯠꯅꯕꯗꯁꯨ ꯐꯤꯁꯨ ꯃꯟꯊꯕ ꯁꯔꯞꯁꯨ ꯇꯤꯡꯕ ꯃꯩꯁꯨ ꯃꯥꯡꯕ ꯂꯣꯏꯅꯃꯛꯅꯤ ꯌꯦꯡꯉꯨꯅꯦ ꯑꯗꯨꯏ ꯃꯊꯛꯇꯨꯗ ꯃꯣꯏꯅ ꯉꯁꯤ ꯁꯦꯠꯈ꯭ꯔꯦ ꯑꯩꯈꯣꯏꯗꯤ ꯅꯍꯥꯟꯋꯥꯏ ꯑꯩꯈꯣꯏꯅ ꯁꯦꯠꯂꯛꯄꯗꯣ ꯍꯦꯛ ꯃꯟꯗꯦꯗꯒꯤꯅ ꯁꯦꯇꯔꯗꯦ ꯐꯥꯎꯅꯤ ꯁꯦꯠꯂꯤꯗꯣ ꯁꯟꯗꯦꯗ ꯁꯨꯔꯤꯅꯦꯕ ꯑꯗꯨ ꯇꯧꯗ꯭ꯔꯦ ꯍꯧꯖꯤꯛꯁꯤꯅ ꯑꯗꯨꯃꯥꯏꯅ ꯑꯃꯨꯛ ꯇꯧꯔꯦ ꯑꯗꯩꯗꯒꯤ ꯄꯩꯁꯥꯁꯤꯅ ꯃꯔꯣꯜ ꯑꯃ ꯆꯪꯏꯕ ꯍꯦꯛ ꯅꯣꯉꯥꯟꯕꯗꯩ ꯆꯪꯏꯕ ꯄꯩꯁꯥ ꯃꯌꯥꯝꯁꯤꯕꯨ ꯄꯨ ꯊꯥꯡ ꯂꯥꯛ ꯉꯝꯗ꯭ꯔꯦ ꯆꯪꯗꯕ ꯑꯝꯇ ꯂꯩꯇ꯭ꯔꯦꯃꯤ ꯆꯪꯏ ꯍꯦꯛ ꯅꯣꯉꯥꯟꯕꯗꯒꯤ ꯃꯣꯏꯒꯤ ꯆꯥꯕ ꯊꯛꯄ ꯇꯧꯕ ꯈꯣꯠꯄꯁꯤꯅ ꯑꯩꯈꯣꯏꯅ ꯆꯥꯕ ꯐꯪꯉꯛꯇꯕ ꯄꯣꯠꯇꯣ ꯃꯣꯏꯗ ꯄꯤꯖꯔꯅꯤ ꯃꯣꯏꯅ ꯀꯩꯁꯨ ꯆꯥꯕꯤꯕ꯭ꯔꯁꯨ ꯆꯥꯕꯤꯕꯁꯨ ꯅꯠꯇꯕ ꯌꯦꯟꯅꯔ ꯆꯥꯔꯤꯅꯤ ꯎꯝ ꯃꯥꯅꯦ ꯃꯥꯅꯦ ꯑꯗꯨꯅ ꯀꯔꯤꯝꯇ ꯀꯩꯅꯣ ꯇꯧꯕꯁꯤ ꯀꯣꯟꯅꯗꯕꯤ ꯍꯧꯖꯤꯛꯁꯤꯅ ꯃꯣꯏꯅ ꯍꯦꯛ ꯑꯣꯛꯇ꯭ꯔꯤꯐꯥꯎ ꯆꯥꯕꯤꯅꯦꯕ ꯇꯧꯔꯤꯁꯦ ꯑꯣꯛꯇ꯭ꯔꯤꯐꯥꯎ ꯃꯣꯏꯅ ꯍꯦꯛ ꯑꯣꯛꯇ꯭ꯔꯤꯐꯥꯎ ꯃꯣꯏꯅ ꯍꯦꯛ ꯀꯩꯅꯣ ꯇꯧꯗ꯭ꯔꯤꯐꯥꯎ ꯆꯥꯕꯤꯅꯤ ꯑꯗꯨ ꯃꯣꯏ ꯑꯇꯩ ꯑꯇꯩꯗꯨꯁꯨ ꯍꯥꯏꯒꯤꯁꯤꯔ ꯀꯃꯥꯏ ꯇꯧꯁꯤꯒꯦ ꯀꯩ ꯅꯨꯃꯤꯠꯇ ꯑꯣꯏꯅ ꯄꯨꯟꯁꯤꯒꯦ ꯍꯥꯏꯕꯗꯣ ꯎꯝ ꯎꯝ

ꯎꯝ ꯃꯥꯟꯅꯦ ꯑꯩꯈꯣꯏꯅ ꯅꯤꯡꯁꯤꯡꯗ꯭ꯔꯗꯤ ꯅꯤꯡꯁꯤꯡꯗꯦꯕ ꯃꯣꯏꯁꯨ ꯑꯩꯈꯣꯏꯅ ꯅꯤꯡꯁꯤꯡꯗ꯭ꯔꯗꯤ ꯅꯤꯡꯁꯤꯡꯗꯦ ꯃꯣꯏꯅ ꯅꯤꯡꯁꯤꯡꯉ ꯀꯥꯟꯗ ꯃꯣꯏꯅꯗꯤ ꯅꯣꯡꯃꯇ ꯅꯤꯡꯁꯤꯡꯉꯛꯄ꯭ꯔꯁꯨ ꯅꯤꯡꯁꯤꯡꯕꯤꯕꯁꯨ ꯅꯠꯇꯦ ꯑꯩꯈꯣꯏꯅ ꯈꯛꯇ ꯉꯥꯏꯔꯦꯅꯦ ꯄꯨꯟꯅꯤꯡꯏꯁꯦ ꯑꯗꯨꯒ ꯐꯤꯂꯝ ꯌꯦꯡꯕ ꯑꯦꯝ ꯑꯦꯐ ꯗꯤ ꯁꯤꯒꯤꯗꯣ ꯑꯗꯨꯒꯤꯗꯨꯁꯨ ꯀꯔꯤ ꯅꯨꯃꯤꯠꯅꯣ ꯃꯣꯏ ꯌꯥꯔꯛꯇ꯭ꯔꯒꯁꯨ ꯑꯩꯈꯣꯏ ꯈꯛꯇꯪ ꯑꯗꯨꯝ ꯆꯠꯂꯁꯦ ꯑꯥꯎ ꯍꯣꯏ ꯑꯗꯨ ꯁꯦꯇꯔꯗꯦꯒꯤ ꯅꯨꯡꯗꯥꯡꯒꯨꯝꯕꯗ ꯆꯠꯄꯅꯗꯤ ꯐꯩ ꯉꯁꯤꯁꯦ ꯇ꯭ꯋꯤꯁꯗꯦ ꯑꯣꯏꯔꯝꯒꯅꯤꯕꯀꯣ ꯁꯦꯇꯔꯗꯦꯒꯤ ꯅꯨꯡꯗꯥꯡ ꯆꯠꯂꯗꯤ ꯁꯟꯗꯦꯗꯨ ꯁꯨꯇꯤ ꯂꯩꯕꯅꯤꯅꯅꯦ ꯅꯨꯡꯉꯥꯏꯗꯅ ꯎꯝ ꯑꯗꯨꯅ ꯁꯟꯗꯦꯗ ꯆꯠꯂꯗꯤ ꯃꯟꯗꯦꯗꯨꯃꯨꯛ ꯁ꯭ꯀꯨꯜ ꯀꯥꯒꯗꯝꯅꯤꯅ ꯐꯔꯛꯇꯨ ꯌꯥꯝ ꯇꯥꯏꯌꯦꯕ ꯑꯗꯨꯅ ꯁꯦꯇꯔꯗꯦꯒꯤꯗꯨꯗ ꯆꯠꯂꯒ ꯄꯨꯡ ꯃꯉꯥꯗꯩꯒꯁꯨ ꯍꯧꯗꯥꯏꯅꯦ ꯁꯣꯗꯣ ꯑꯗꯨꯅꯤ ꯄꯨꯡ ꯃꯉꯥ ꯑꯗꯨꯋꯥꯏꯗꯩꯅ ꯆꯞ ꯆꯥꯅꯤꯌꯦ ꯄꯨꯡ ꯑꯍꯨꯝ ꯃꯔꯤ ꯑꯗꯨꯋꯥꯏꯗꯨꯗꯤ ꯌꯥꯝꯅ ꯅꯨꯡꯁꯥꯁꯨ ꯁꯥꯔꯤꯗꯅ ꯉꯁꯤꯗꯤ ꯌꯥꯝꯅꯁꯨ ꯁꯥꯏꯗꯅꯀꯣ

ꯍꯣꯏ ꯑꯗꯨꯃꯥꯏꯅ ꯁꯦꯇꯔꯗꯦ ꯅꯨꯃꯤꯠꯇꯨꯗ ꯑꯣꯏꯅ ꯀꯟꯐꯥꯝ ꯇꯧꯔꯁꯦ ꯑꯗꯨꯗꯤ ꯑꯪ ꯌꯥꯔꯦꯀꯣ ꯑꯗꯨꯗꯤ ꯎꯝ

ꯎꯝ ꯃꯥꯅꯤ